ꯇꯥꯡ ꯀꯨꯟ ꯇꯔꯨꯛ ꯊꯥ ꯇꯔꯥ ꯏꯪ ꯁꯣꯛ ꯂꯤꯁꯤꯡ ꯑꯃꯒ ꯆꯃꯥꯄꯟ ꯃꯔꯤꯐꯨ ꯅꯤꯄꯥꯟ ꯇꯥꯡ ꯇꯔꯦꯠ ꯊꯥ ꯑꯅꯤ ꯏꯪ ꯁꯣꯛ ꯂꯤꯁꯤꯡ ꯑꯃꯒ ꯆꯃꯥꯄꯟ ꯃꯩꯗ꯭ꯔꯃꯥꯊꯣꯏ ꯇꯥꯡ ꯇꯔꯨꯛ ꯊꯥ ꯇꯔꯥꯅꯤꯊꯣꯏ ꯏꯪ ꯁꯣꯛ ꯂꯤꯁꯤꯡ ꯑꯅꯤ ꯇꯥꯡ ꯇꯔꯥ ꯃꯉꯥ ꯊꯥ ꯇꯔꯨꯛ ꯏꯪ ꯁꯣꯛ ꯂꯤꯁꯤꯡ ꯑꯅꯤꯒ ꯁꯨꯞꯅ ꯇꯔꯥꯍꯨꯝꯗꯣꯏ ꯇꯥꯡ ꯀꯨꯟ ꯊꯥ ꯇꯔꯦꯠ ꯏꯪ ꯁꯣꯛ ꯂꯤꯁꯤꯡ ꯑꯅꯤꯒ ꯁꯨꯞꯅ ꯇꯔꯥ ꯇꯔꯦꯠ